ꯑꯧ ꯍꯜꯂꯣ ꯍꯥꯏꯕꯤꯌꯨ ꯃꯥꯅꯤ ꯃꯥꯅꯤ

ꯑꯣ ꯃꯔꯥꯡ ꯀꯥꯏꯅꯗꯤ ꯐꯪꯗ꯭ꯔꯦ ꯃꯔꯝꯗꯤ ꯏꯔꯥꯡꯁꯤꯁꯨ ꯈꯔ ꯁꯤꯆꯨꯋꯦꯁꯟꯁꯤ ꯈꯔ ꯌꯥꯗꯕꯅꯤꯅ ꯑꯗꯨꯕꯨ ꯍꯣꯏ ꯑꯣꯖꯥꯅ ꯂꯧꯒꯦ ꯍꯥꯏꯔꯗꯤ ꯑꯣꯖꯥꯒꯤꯗꯃꯛ ꯑꯃ ꯑꯅꯤꯗꯤ ꯑꯗꯨꯝ ꯐꯪꯒꯅꯤ ꯑꯣ ꯑꯣ ꯂꯩ ꯂꯩ ꯂꯩ ꯑꯗꯨꯒꯨꯝꯕꯗꯤ

ꯍꯣꯏ ꯍꯣꯏ ꯑꯗꯨꯝ ꯍꯌꯦꯡ ꯍꯣꯏ ꯍꯣꯏ ꯍꯣꯏ ꯊꯦꯡ ꯌꯨ